ꯍꯜꯂꯣ ꯇꯥꯏꯌꯦ ꯇꯥꯏꯌꯦ

ꯃꯥꯅꯦ ꯑꯩ ꯃꯅꯤꯄꯨꯔꯗ ꯂꯩꯕ ꯂꯣꯀꯦꯜꯗ ꯂꯩꯕ ꯃꯤꯅꯦ ꯀꯔꯤ ꯄꯥꯝꯕ

ꯎꯝ ꯀꯧꯕ꯭ꯔꯨ ꯆꯤꯡꯗ ꯌꯥꯝꯅ ꯐꯩ ꯌꯥꯝꯅ ꯐꯩ ꯃꯇꯦꯡ ꯄꯥꯡꯖꯒꯦ ꯑꯗꯣꯝꯅ ꯀꯧꯕ꯭ꯔꯨ ꯍꯤꯜꯁ ꯌꯦꯡꯅꯤꯡꯉꯤꯕ ꯇꯨꯔꯤꯖꯝ ꯌꯦꯡꯅꯤꯡꯉꯤꯕ ꯂꯥꯛꯅꯤꯡꯉꯤꯗꯨ ꯃꯇꯦꯡ ꯄꯥꯡꯖꯒꯦ ꯑꯗꯨ ꯑꯗꯣꯝꯒꯤ ꯒꯥꯔꯤꯗꯤ ꯌꯥꯎꯕꯤꯔꯛꯄ꯭ꯔꯥ ꯁꯤꯗ ꯒꯥꯔꯤ ꯑꯦꯔꯦꯟꯖ ꯇꯧꯔꯝꯃꯣ ꯍꯥꯏꯕ꯭ꯔꯥ ꯑꯣ ꯆꯥꯕ ꯊꯛꯄ ꯀꯥ ꯂꯩꯕꯒꯤ ꯍꯣꯇꯦꯜ ꯑꯦꯔꯦꯟꯖꯃꯦꯟꯁꯤ ꯁꯤꯟꯕꯤꯔꯝꯃꯣ ꯍꯥꯏꯕ꯭ꯔꯥ

ꯀꯧꯕ꯭ꯔꯨ ꯍꯤꯜꯁ ꯌꯥꯝꯅ ꯌꯦꯡꯕꯗ ꯄꯨꯛꯅꯤꯡ ꯍꯨꯅꯤꯡꯉꯥꯏ ꯑꯣꯏꯔ ꯃꯁꯛ ꯑꯣꯏꯔꯕ ꯆꯤꯡ ꯑꯃꯅꯤ ꯑꯗꯨ ꯀꯣꯏꯕ ꯌꯥꯏ ꯆꯠꯄ ꯌꯥꯏ ꯑꯗꯣꯝꯒꯤ ꯃꯇꯦꯡ ꯑꯩꯍꯥꯛꯅ ꯁꯣꯏꯗꯅ ꯄꯥꯡꯖꯒꯦ ꯑꯗꯨ ꯇꯥꯡ ꯀꯌꯥꯗ ꯂꯥꯛꯄꯤꯗꯧꯔꯤꯕ

ꯑꯣ ꯑꯣ ꯍꯣꯇꯥꯜꯗꯨꯗꯤ ꯑꯗꯨꯝ ꯐꯥꯏꯚ ꯏꯁꯇꯥꯔ ꯍꯣꯇꯦꯜꯗ ꯁꯤꯟꯖꯔꯝꯃꯒꯦ ꯏꯝꯐꯥꯜꯒꯤ ꯐꯥꯏꯚ ꯏꯁꯇꯥꯔ ꯍꯣꯇꯦꯜꯗ ꯁꯤꯜꯂꯝꯃꯒꯦ ꯑꯗꯨꯒ ꯆꯥꯕꯒꯤ ꯊꯛꯄꯒꯤ ꯒꯥꯔꯤ ꯑꯦꯌꯥꯔꯄ꯭ꯣꯔꯠꯇ ꯑꯦꯔꯦꯟꯖꯃꯦꯟ ꯑꯣꯏꯅ ꯒꯥꯔꯤ ꯑꯃ ꯄꯨꯔꯒ ꯑꯗꯣꯝꯕꯨ ꯑꯣꯛꯆꯔꯒꯦ ꯉꯥꯏꯕ ꯑꯣꯏꯅ ꯑꯩꯍꯥꯛ ꯂꯩꯔꯝꯃꯒꯦ ꯑꯗꯨ ꯇꯥꯡ ꯃꯉꯥꯗꯨ ꯍꯥꯏꯕꯗꯨꯗ ꯁꯣꯏꯗꯅ ꯂꯥꯛꯄꯤꯔꯣ ꯑꯗꯨꯗꯤ ꯄꯨꯡ ꯀꯌꯥꯗ ꯌꯧꯔꯛꯀꯗꯣꯏꯅꯣ ꯄꯨꯡ ꯍꯣꯏ ꯍꯣꯏ ꯍꯣꯏ ꯐꯔꯦ ꯐꯔꯦ ꯃꯦꯗꯥꯝ ꯑꯗꯨꯗꯤ ꯍꯣꯏ ꯊꯝꯃꯣ ꯊꯝꯃꯣ